ꯉꯁꯤꯗꯒꯤ ꯆꯍꯤ ꯈꯔꯒꯤ ꯃꯃꯥꯡꯗ ꯆꯥꯎꯔꯥꯛꯅ ꯆꯍꯤ ꯀꯨꯟꯊ꯭ꯔꯥꯃꯨꯛꯀꯤ ꯃꯃꯥꯡꯗꯗꯤ ꯂꯧꯎ ꯁꯤꯡꯎꯕꯒꯤ ꯊꯕꯛꯁꯤ ꯑꯩꯈꯣꯏꯒꯤ ꯀꯛꯆꯤꯡꯗ ꯈꯔꯥ ꯁꯣꯠꯊꯅ ꯂꯩꯔꯝꯃꯤ ꯃꯇꯝꯗꯨꯗ ꯃꯔꯨ ꯑꯣꯏꯅ ꯁꯥꯏꯟꯇꯤꯐꯤꯛ ꯑꯣꯏꯅ ꯂꯧꯎ ꯁꯤꯡꯎꯕꯒꯤ ꯄꯊꯥꯞꯁꯦ ꯀꯌꯥ ꯁꯤꯖꯤꯅꯔꯝꯗꯦ ꯅꯧꯂꯦꯖꯁꯨ ꯂꯩꯔꯝꯗꯦ ꯑꯐꯕ ꯚꯦꯔꯥꯏꯇꯤꯁꯨ ꯈꯪꯉꯝꯗꯦ ꯃꯔꯨ ꯑꯣꯏꯅ ꯀꯔꯝꯕ ꯃꯇꯝꯗ ꯍꯔꯥ ꯆꯥꯏꯒꯅꯤ ꯀꯔꯝꯕ ꯃꯇꯝꯗ ꯇꯤꯟ ꯍꯤꯗꯥꯛ ꯀꯥꯞꯀꯅꯤ ꯀꯔꯝꯕ ꯃꯇꯝꯗ ꯂꯧ ꯂꯤꯡꯒꯅꯤ ꯀꯔꯝꯕ ꯃꯇꯝꯗ ꯂꯧ ꯂꯣꯛꯀꯅꯤ ꯍꯥꯏꯕꯅ ꯆꯤꯡꯕꯒꯤ ꯏꯦꯛꯁꯄꯔꯤꯌꯦꯟꯁꯁꯨ ꯂꯩꯔꯝꯗꯦ ꯑꯗꯨ ꯃꯇꯨꯡ ꯆꯍꯤ ꯈꯔꯒꯤꯁꯤꯗ ꯃꯇꯨꯡꯁꯤꯗ ꯑꯈꯣꯏꯒꯤ ꯍꯥꯔꯁꯨ ꯃꯔꯥꯡ ꯀꯥꯏꯅ ꯐꯪꯏ ꯑꯗꯩ ꯏꯔꯤꯒꯦꯁꯟ ꯀꯦꯅꯦꯜꯁꯨ ꯈꯔ ꯐꯒꯠꯂꯦ ꯂꯣꯏꯅꯅ ꯑꯦꯛꯁꯄꯔꯠ ꯃꯌꯥꯝ ꯑꯃꯁꯨ ꯊꯣꯛꯂꯛꯑꯦ ꯂꯧꯎ ꯁꯤꯡꯎꯕꯗ ꯌꯥꯝ ꯍꯩ ꯁꯤꯡꯕ ꯑꯦꯛꯁꯄꯔꯠ ꯃꯌꯥꯝ ꯑꯃꯒꯤ ꯄꯣꯠꯁꯨ ꯐꯥꯉꯦ ꯍꯥꯔ ꯇꯤꯟꯍꯥꯠ ꯍꯤꯗꯥꯛ ꯑꯃꯗꯤ ꯗꯥꯔꯀꯥꯔ ꯑꯣꯏꯕ ꯂꯧꯎ ꯁꯤꯡꯎꯕꯒꯤ ꯃꯆꯥꯛꯁꯤꯡꯗꯨ ꯃꯥꯔꯀꯦꯠꯇ ꯃꯔꯥꯡ ꯀꯥꯏꯅ ꯐꯪꯉꯦ ꯑꯃꯁꯨꯡ ꯃꯔꯨ ꯑꯣꯏꯅ ꯁꯥꯟꯅ ꯂꯧ ꯈꯣꯏꯔꯒ ꯇꯧꯔꯝꯕ ꯃꯌꯥꯝꯗꯨ ꯍꯧꯖꯤꯛꯇꯤ ꯏꯟꯖꯤꯟ ꯇ꯭ꯔꯦꯛꯇꯔꯅ ꯂꯧ ꯈꯣꯏꯔꯦ ꯂꯧ ꯌꯩꯔꯦ ꯂꯧ ꯈꯥꯎꯕꯅ ꯆꯤꯡꯕ ꯃꯌꯥꯝ ꯑꯃ ꯂꯥꯛꯄꯗꯒꯤ ꯏꯝꯄ꯭ꯔꯨꯚꯃꯦꯟ ꯂꯩꯔꯦ ꯑꯃꯁꯨꯡ ꯐꯧꯊꯣꯛ ꯆꯥꯊꯣꯛꯇ ꯌꯥꯝ ꯍꯦꯟꯒꯠꯂꯦ